ꯍꯜꯂꯣ ꯍꯜꯂꯣ ꯑꯣ ꯑꯩꯅ ꯀꯩꯅꯣꯗ ꯀꯛꯆꯤꯡꯗ ꯂꯥꯛꯑꯒ ꯂꯝ ꯀꯣꯏꯅꯤꯡꯕ ꯑꯗꯣ ꯀꯛꯆꯤꯡꯒꯤ ꯀꯔꯤ ꯀꯔꯤ ꯑꯩꯈꯣꯏꯒꯤ ꯃꯃꯤꯡ ꯆꯠꯄ ꯌꯦꯡꯕ ꯌꯥꯕ ꯑꯗꯒꯤ ꯆꯥꯕ ꯊꯛꯄꯒꯤ ꯀꯔꯤ ꯀꯔꯤ ꯀꯛꯆꯤꯡ ꯕꯣꯔꯥ ꯀꯃꯥꯏ ꯀꯃꯥꯏꯅ ꯇꯧꯕꯅꯣꯗꯣ ꯍꯥꯏꯐꯦꯠꯇꯪ ꯈꯪꯅꯤꯡꯕ

ꯍꯣꯏ ꯑꯗꯨ ꯀꯛꯆꯤꯡ ꯕꯣꯔꯥꯗꯤ ꯀꯔꯤ ꯀꯔꯤꯅ ꯁꯥꯕꯅꯣ ꯀꯔꯝꯍꯥꯏꯅ ꯇꯧꯔ ꯁꯥꯕꯅꯣ ꯑꯗꯨꯒꯤ ꯑꯗꯨꯒꯤ ꯃꯔꯝꯗꯁꯨ ꯈꯔ ꯍꯥꯏꯕꯤꯌꯨ

ꯎꯝ ꯎꯝ ꯎꯝ ꯎꯝ ꯎꯝ ꯎꯝ ꯍꯣꯏ ꯍꯣꯏ ꯍꯣꯏ ꯑꯗꯣ ꯎꯝ ꯀꯛꯆꯤꯡ ꯕꯣꯔꯥꯗꯤ ꯑꯩꯈꯣꯏꯅ ꯀꯗꯥꯏ ꯀꯗꯥꯏꯗ ꯐꯪꯉꯤ ꯑꯗꯒꯤ ꯍꯦꯛ ꯂꯩꯅꯤꯡ ꯃꯇꯝꯗ ꯐꯪꯕ꯭ꯔꯥ ꯅꯠꯇꯔꯒ ꯀꯃꯥꯏ ꯀꯃꯥꯏ ꯇꯧꯏ ꯈꯤꯇꯪꯗ ꯍꯥꯏꯕꯤꯑꯣ ꯎꯝ ꯎꯝ ꯍꯣꯏ ꯍꯣꯏ

ꯑꯗꯣ ꯑꯗꯨꯝ ꯑꯗꯨꯝ ꯍꯦꯛꯇ ꯍꯦꯛꯇ ꯃꯐꯝꯗꯨꯗ ꯂꯥꯛꯑꯒ ꯂꯩꯕ ꯌꯥꯕ ꯅꯠꯇ꯭ꯔꯣ ꯍꯣꯏ

ꯀꯛꯆꯤꯡ ꯕꯣꯔꯥꯒꯤ ꯃꯔꯝꯗ ꯈꯔ ꯍꯥꯏꯕꯤꯕꯒꯤ ꯗꯃꯛꯇ ꯌꯥꯝ ꯊꯥꯒꯠꯆꯔꯤ ꯊꯦꯡ ꯌꯨ ꯊꯝꯖꯔꯒꯦ